ꯑꯩꯈꯣꯏꯅ ꯂꯥꯏꯔꯤꯛ ꯇꯝꯕ ꯃꯇꯝꯗ ꯇꯦꯛꯅꯣꯂꯣꯖꯤꯒꯤ ꯑꯃꯁꯨꯡ ꯃꯁꯤꯒꯤ ꯁꯤꯖꯤꯟꯅꯐꯝꯒꯤ ꯗꯔꯀꯥꯔꯗ ꯇꯝꯕꯁꯤ ꯀꯥꯟꯅꯩꯑꯦꯅ ꯈꯜꯂꯤ ꯀꯩꯒꯤꯅꯣ ꯍꯥꯏꯕ ꯃꯇꯝꯗ ꯂꯥꯏꯔꯤꯛꯇ ꯌꯥꯎꯔꯤꯕ ꯃꯈꯜ ꯃꯈꯜꯒꯤ ꯁꯕꯖꯦꯛ ꯃꯈꯜ ꯃꯈꯜ ꯂꯩꯕ ꯃꯇꯝꯁꯤꯗ ꯁꯕꯖꯦꯛ ꯑꯃꯒꯤꯅ ꯃꯦꯁ ꯁꯥꯏꯟꯁ ꯍꯥꯏꯕꯗꯤ ꯁꯣꯁꯦꯟ ꯁꯥꯏꯟꯁ ꯁꯃꯥꯖꯀꯤ ꯑꯣꯏꯕ ꯑꯗꯨꯗꯒꯤ ꯁꯥꯏꯟꯁꯀꯤ ꯑꯣꯏꯕ ꯑꯩꯈꯣꯏꯒꯤ ꯂꯤꯕꯤꯡ ꯏꯁꯇꯥꯏꯜ ꯂꯤꯕꯤꯡꯍꯨꯠꯁꯤꯒꯤ ꯏꯁꯇꯥꯏꯜꯗ ꯇꯝꯕ ꯁꯤ ꯃꯌꯥꯝ ꯃꯈꯜ ꯃꯈꯜꯒꯤ ꯁꯕꯖꯦꯛ ꯃꯈꯜ ꯃꯈꯜ ꯈꯥꯏꯗꯣꯛꯑꯒ ꯇꯝꯃꯤ ꯁꯤ ꯇꯝꯕ ꯑꯣꯏꯔꯕꯁꯨ ꯇꯦꯛꯅꯣꯂꯣꯖꯤꯒꯤ ꯑꯣꯏꯕ ꯇꯣꯉꯥꯟꯕ ꯃꯥꯒꯤ ꯃꯒꯨꯟ ꯍꯥꯏꯗꯤ ꯃꯥꯒꯤ ꯇꯣꯉꯥꯟꯕ ꯃꯥꯒꯤ ꯊꯤꯝ ꯑꯃ ꯄꯤꯕ ꯂꯩꯖꯩ ꯇꯦꯛꯅꯣꯂꯣꯖꯤꯒꯤ ꯑꯣꯏꯕ ꯍꯥꯏꯔꯒꯅ ꯑꯦꯛꯖꯥꯝꯄꯜ ꯑꯦꯝ ꯑꯦꯜ ꯇꯤꯒꯨꯝꯕ ꯑꯗꯨꯗꯒꯤ ꯑꯥꯔ ꯑꯥꯏ ꯇꯤꯒꯨꯝꯕ ꯑꯗꯒꯤ ꯃꯈꯜ ꯑꯩꯈꯣꯏ ꯇꯦꯛꯅꯣꯂꯣꯖꯤ ꯆꯥꯎꯈꯠꯂꯛꯄꯒꯤ ꯃꯇꯨꯡ ꯏꯟꯅ ꯇꯦꯛꯅꯣꯂꯣꯖꯤꯒꯤ ꯃꯇꯥꯡꯗ ꯌꯥꯝ ꯆꯥꯎꯈꯠꯂꯛꯄꯒꯤ ꯃꯇꯨꯡ ꯏꯟꯅ ꯁꯥꯏꯟꯁꯀꯤ ꯃꯇꯥꯡꯗ ꯃꯈꯜ ꯃꯈꯜ ꯂꯩꯕꯅꯤꯅ ꯑꯩꯈꯣꯏꯒꯤ ꯍꯧꯖꯤꯛꯀꯤ ꯃꯦꯗꯤꯀꯦꯜꯒꯤ ꯊꯤꯝꯗ ꯑꯦꯝ ꯑꯦꯜ ꯇꯤ ꯑꯥꯔ ꯑꯥꯏ ꯇꯤ ꯍꯥꯏꯔꯤꯕ ꯃꯈꯜ ꯃꯈꯜ ꯑꯦꯝ ꯑꯦꯜ ꯇꯤ ꯍꯥꯏꯔꯒꯅ ꯍꯧꯖꯤꯛꯀꯤ ꯏꯤ ꯇꯦꯁ ꯇꯧꯕ ꯑꯗꯨꯗꯒꯤ ꯕ꯭ꯂꯠ ꯏ ꯇꯦꯁ ꯇꯧꯕꯅꯦ ꯑꯗꯒꯤ ꯃꯥꯒꯤ ꯌꯨꯔꯤꯟ ꯇꯦꯁ ꯇꯧꯕ ꯑꯦꯅꯤ ꯇꯦꯁ ꯀꯩꯒꯨꯝꯕ ꯀꯩꯒꯨꯝꯕ ꯑꯩꯈꯣꯏꯅ ꯍꯛꯆꯥꯡꯗ ꯂꯩꯔꯤꯕꯁꯤꯡꯁꯤ ꯈꯪꯗꯣꯛꯄ ꯉꯝꯅꯉꯥꯏꯒꯤꯗꯃꯛꯇ ꯑꯩꯈꯣꯏꯒꯤ ꯇꯦꯛꯅꯣꯂꯣꯖꯤꯁꯤ ꯁꯤꯖꯤꯟꯅꯩ ꯑꯗꯨꯒꯤ ꯃꯇꯦꯡꯅ ꯑꯩꯈꯣꯏꯒꯤ ꯃꯤꯑꯣꯏꯕ ꯑꯃꯗ ꯅꯥꯔꯤꯕ ꯑꯣꯔ ꯅꯠꯇ꯭ꯔꯒ ꯃꯥꯒꯤ ꯆꯥꯡ ꯂꯩꯐꯝ ꯊꯣꯛꯄ ꯂꯩꯒꯗꯕ ꯅꯠꯇ꯭ꯔꯒ ꯅꯣꯔꯃꯦꯟ ꯑꯣꯏꯕ꯭ꯔ ꯅꯠꯇ꯭ꯔꯒꯅ ꯍꯦꯟꯒꯠꯄ꯭ꯔ ꯋꯥꯠꯄꯔ ꯍꯥꯏꯕꯁꯤ ꯈꯪꯅꯕꯒꯤꯗꯃꯛꯇ ꯑꯩꯈꯣꯏꯅ ꯇꯦꯛꯅꯣꯂꯣꯖꯤꯒꯤ ꯃꯇꯦꯡꯗꯗꯤ ꯈꯪꯗꯣꯛꯄ ꯉꯝꯃꯤ ꯑꯗꯨꯅ ꯇꯦꯛꯅꯣꯂꯣꯖꯤꯒꯤ ꯃꯇꯥꯡꯒꯤꯗ ꯇꯝꯕ ꯍꯥꯏꯕꯁꯤ ꯀꯥꯟꯅꯩ ꯊꯥꯖꯩ ꯍꯥꯏꯕꯗꯤ ꯃꯥꯅ ꯑꯩꯈꯣꯏꯅ ꯈꯪꯉꯔꯣꯏꯗꯕ ꯃꯌꯥꯝꯗꯣ ꯃꯥꯅ ꯇꯦꯛꯅꯤꯛꯀꯤ ꯃꯇꯥꯡꯗꯒꯤ ꯈꯪꯍꯟꯕ ꯉꯝꯍꯜꯂꯦ ꯃꯤꯑꯣꯏꯕꯗ ꯃꯇꯦꯡ ꯌꯥꯝ ꯄꯥꯡꯉꯦ ꯆꯥꯎꯈꯠꯍꯜꯂꯦ ꯑꯗꯨꯒ ꯑꯅꯥꯕ ꯀꯩꯀꯩ ꯂꯩꯕꯁꯤꯡꯗꯁꯨ ꯍꯥꯏꯕꯗꯤ ꯇꯦꯛꯅꯤꯛꯀꯤ ꯃꯇꯨꯡ ꯏꯟꯅ ꯑꯦꯛꯁꯔꯦ ꯍꯥꯏꯔꯒꯁꯨ ꯑꯩꯈꯣꯏꯒꯤ ꯑꯦꯛꯁꯔꯦꯁꯤꯁꯨ ꯃꯥꯒꯤ ꯇꯦꯛꯅꯤꯛ ꯑꯃꯅꯤ ꯇꯦꯛꯅꯤꯀꯦꯜ ꯑꯃꯅꯤ ꯁꯤꯁꯤꯅ ꯑꯦꯛꯁꯔꯦꯁꯤꯗꯒꯤ ꯂꯧꯊꯣꯛꯑꯒ ꯑꯩꯈꯣꯏꯅ ꯀꯗꯥꯏꯗ ꯀꯩꯗꯧꯔꯤꯕꯅꯣ ꯍꯥꯏꯕꯗꯨ ꯑꯩꯈꯣꯏꯅ ꯑꯦꯛꯖꯦꯛ ꯑꯣꯏꯅ ꯄꯥꯎꯁꯤ ꯈꯪꯕ ꯉꯝꯃꯦ ꯁꯤꯁꯤꯅ ꯑꯩꯈꯣꯏ ꯇꯦꯛꯅꯣꯂꯣꯖꯤꯒꯤ ꯃꯇꯥꯡꯗ ꯇꯝꯕꯁꯦ ꯐꯩ ꯑꯩꯒꯤ ꯋꯥꯈꯜꯗꯗꯤ ꯊꯥꯖꯩ